ꯑꯉꯥꯡꯁꯤꯡꯗ ꯃꯅꯤꯄꯨꯔꯤ ꯂꯣꯟ ꯇꯝꯕꯤꯕ ꯑꯁꯤ ꯃꯔꯨ ꯑꯣꯏꯅ ꯈꯜꯂꯤ ꯃꯔꯝꯗꯤ ꯃꯅꯤꯄꯨꯔꯗ ꯂꯩꯔꯒ ꯃꯅꯤꯄꯨꯔꯤ ꯂꯣꯟ ꯈꯪꯕ ꯍꯥꯏꯕꯁꯤ ꯌꯥꯝꯅ ꯃꯔꯨ ꯑꯣꯏꯕꯅꯤ ꯑꯗꯨꯒꯤꯁꯨ ꯃꯊꯛꯇ ꯃꯅꯤꯄꯨꯔꯤ ꯃꯅꯤꯄꯨꯔ ꯂꯣꯟꯁꯦ ꯑꯩꯈꯣꯏ ꯃꯅꯤꯄꯨꯔꯁꯦ ꯌꯥꯝꯅ ꯆꯥꯎꯈꯠꯄ ꯔꯤꯠꯆ ꯀꯜꯆꯔ ꯍꯦꯔꯤꯇꯦꯠꯁ ꯂꯩꯕ ꯑꯗꯨꯒꯤꯁꯨ ꯃꯊꯛꯇ ꯃꯁꯥꯒꯤ ꯏꯁꯀ꯭ꯔꯤꯞ ꯂꯩꯕ ꯑꯗꯒꯤ ꯑꯩꯈꯣꯏꯒꯤ ꯁ꯭ꯄꯣꯔꯠꯇ ꯑꯣꯏꯔꯁꯨ ꯌꯥꯝꯅ ꯌꯥꯝꯅ ꯗꯦꯕꯦꯂꯞ ꯑꯣꯏꯕ ꯌꯥꯝꯅ ꯔꯤꯠꯆ ꯑꯣꯏꯕ ꯁ꯭ꯇꯦꯠ ꯑꯃꯅꯤ ꯑꯗꯨꯒ ꯃꯅꯤꯄꯨꯔꯤ ꯑꯁꯤ ꯑꯩꯈꯣꯏ ꯃꯅꯤꯄꯨꯔꯤꯒꯤ ꯏꯁꯀ꯭ꯔꯤꯞ ꯂꯩꯖꯔꯛꯏ ꯑꯗꯒꯤ ꯁ꯭ꯄꯣꯔꯠꯁꯇꯁꯨ ꯌꯥꯝꯅ ꯑꯦꯗꯕꯥꯟꯁ ꯑꯣꯏ ꯐꯦꯁꯟꯗꯁꯨ ꯑꯣꯏꯔꯁꯨ ꯑꯗꯒꯤ ꯃꯦꯗꯤꯀꯦꯜꯂꯣꯝꯗ ꯑꯣꯏꯔꯁꯨ ꯑꯩꯈꯣꯏ ꯃꯅꯤꯄꯨꯔꯗꯒꯤ ꯌꯥꯝꯅ ꯃꯤ ꯄꯨꯊꯣꯛꯄ ꯉꯝꯕ ꯁ꯭ꯇꯦꯠ ꯑꯃꯅꯤ ꯑꯗꯒꯤ ꯑꯩꯈꯣꯏꯒꯤ ꯑꯩꯈꯣꯏꯒꯤ ꯂꯝꯗ ꯐꯪꯕ ꯄꯣꯠꯆꯩꯁꯤꯡꯁꯤꯁꯨ ꯑꯇꯣꯞꯄꯗ ꯐꯪꯕꯒ ꯃꯥꯟꯅꯗꯦ